ꯑꯥ ꯍꯦꯂꯣ ꯇꯥꯖꯩ ꯃꯥꯅꯦ ꯃꯥꯅꯦ ꯑꯣ ꯍꯥꯏꯕꯤꯌꯨ ꯍꯥꯏꯕꯤꯌꯨ

ꯑꯥ ꯂꯩ ꯂꯩ ꯍꯣꯏ ꯍꯣꯏ ꯑꯥ ꯍꯣꯏ ꯊꯥꯕꯜ ꯍꯣꯏ ꯊꯥꯕꯜꯗꯨ ꯌꯦꯡꯕꯗꯤ ꯌꯥꯝ ꯅꯨꯡꯉꯥꯏꯕꯅꯤ ꯑꯗꯨ ꯑꯃꯨꯛꯀꯤ ꯑꯃꯐꯧ ꯌꯦꯡꯉꯨꯗ꯭ꯔꯤꯕꯅꯤꯅ ꯃꯗꯨꯒꯤ ꯃꯇꯥꯡꯗ ꯈꯔꯈꯛ ꯍꯥꯟꯅ ꯁꯨꯝ ꯍꯥꯏꯖꯔꯛꯀꯦ ꯑꯥ ꯑꯩꯈꯣꯏꯒꯤ ꯊꯥꯕꯜ ꯆꯣꯡꯕ ꯊꯥꯕꯜ ꯆꯣꯡꯕꯤ ꯊꯥꯕꯜ ꯆꯣꯡꯕꯤ ꯑꯁꯨꯃꯥꯏꯅ ꯆꯣꯡꯅꯔꯛꯏꯁꯦ ꯑꯩꯈꯣꯏꯒꯤ ꯌꯥꯎꯁꯪ ꯊꯥ ꯑꯗꯩ ꯌꯥꯎꯁꯪ ꯃꯇꯝ ꯑꯩꯈꯣꯏꯒꯤ ꯃꯥꯔꯆ ꯂꯝꯇꯥ ꯊꯥ ꯁꯤꯗ ꯍꯦꯛ ꯍꯦꯛ ꯄꯥꯡꯊꯣꯛꯄ ꯑꯗꯨꯒꯨꯝꯕ ꯀꯨꯝꯍꯩ ꯑꯃꯅꯤ ꯑꯁꯦꯡꯕꯕꯨꯗꯤ ꯑꯩꯈꯣꯏꯒꯤ ꯌꯥꯎꯁꯪꯒ ꯍꯥꯏꯕꯁꯤ ꯃꯅꯤꯄꯨꯔꯒꯤ ꯍꯥꯟꯅꯗꯒꯤ ꯂꯩꯔꯛꯂꯕ ꯑꯗꯨꯃꯛꯇꯤ ꯅꯠꯇꯕ ꯃꯥꯜꯂꯦ ꯃꯄꯥꯜ ꯑꯁꯣꯝ ꯑꯥꯎꯁꯥꯏꯠ ꯃꯅꯤꯄꯨꯔꯒꯤ ꯋꯥꯡꯃꯗꯒꯤ ꯑꯗꯨꯃꯥꯏꯅ ꯁꯨꯝ ꯂꯣꯏꯅꯔꯒ ꯇꯣꯠꯅꯔꯒ ꯂꯥꯛꯄ ꯃꯥꯜꯂꯦ ꯑꯗꯨꯅ ꯍꯥꯏꯔꯤꯕ ꯊꯥꯕꯜ ꯆꯣꯡꯕ ꯅꯨꯃꯤꯠꯁꯤꯗ ꯑꯩꯈꯣꯏ ꯇꯧꯒꯗꯣꯏꯁꯦ ꯑꯩꯈꯣꯏꯒꯤ ꯂꯩꯁꯥꯕꯤ ꯑꯗꯒꯤ ꯄꯥꯈꯪ ꯃꯣꯏꯁꯦ ꯊꯣꯛꯂꯛꯀꯅꯤ ꯗ꯭ꯔꯦꯁ ꯐꯖꯅ ꯅꯥꯟꯅ ꯁꯦꯠꯂꯒ ꯃꯃꯥꯡꯉꯩ ꯃꯇꯝꯗꯗꯤ ꯅꯨꯄꯤ ꯑꯣꯏꯔꯣ ꯅꯨꯄꯥ ꯑꯣꯏꯔꯣ ꯃꯈꯣꯏꯒꯤ ꯃꯈꯣꯏꯒꯤ ꯅꯥꯠꯀꯤ ꯗ꯭ꯔꯦꯁꯁꯤ ꯁꯦꯠ ꯆꯥꯔꯒ ꯐꯖꯅ ꯃꯥꯏꯌꯦꯞꯀ ꯄꯥꯟꯗꯅ ꯑꯗꯒꯤ

ꯊꯥꯕꯜ ꯆꯣꯡꯕꯁꯤꯗ ꯑꯩꯈꯣꯏꯒꯤ ꯌꯥꯎꯁꯪꯗ ꯆꯣꯡꯅꯔꯤꯕ ꯊꯥꯕꯜꯁꯤꯒ ꯁꯤ ꯅꯠꯇꯕ ꯑꯇꯣꯞꯄ ꯅꯨꯃꯤꯠ ꯑꯃꯒ ꯂꯩꯒꯅꯤ ꯍꯥꯏꯔꯤꯕ ꯑꯇꯣꯞꯄ ꯅꯨꯃꯤꯠꯁꯤꯗꯗꯤ ꯑꯩꯈꯣꯏꯒꯤ ꯅꯨꯄꯥꯁꯤꯡꯁꯤꯁꯨ ꯐꯩꯖꯣꯝꯒ ꯁꯦꯠꯄ ꯑꯗꯒꯤ ꯅꯨꯄꯤꯁꯤꯡꯁꯨ ꯐꯅꯦꯛꯀ ꯁꯦꯠꯄ ꯑꯗꯒꯤ ꯃꯀꯣꯛꯇ ꯀꯩꯖꯦꯡꯂꯥꯡꯒ ꯎꯞꯄ ꯑꯗꯨꯃꯥꯏꯅ ꯇꯧꯔꯒ ꯍꯥꯟꯅ ꯑꯩꯈꯣꯏꯒꯤ ꯏꯄꯥ ꯏꯄꯨꯅ ꯆꯠꯅꯔꯝꯕ ꯑꯝꯕꯣꯟ ꯆꯠ ꯑꯗꯨꯒꯤ ꯃꯑꯣꯡꯗ ꯆꯣꯡꯕ ꯅꯨꯃꯤꯠ ꯑꯃꯁꯨ ꯂꯩꯒꯅꯤ ꯑꯗꯣ ꯁꯙꯥꯔꯟ ꯑꯣꯏꯅ ꯍꯧꯖꯤꯛ ꯑꯩꯈꯣꯏꯅ ꯍꯌꯦꯡ ꯌꯦꯡꯉꯨꯒꯗꯣꯏꯕ ꯊꯥꯕꯜꯁꯤꯗꯤ ꯌꯥꯎꯁꯪꯒ ꯑꯣꯏꯕꯅꯤꯅ ꯑꯩꯈꯣꯏꯒꯤ ꯂꯩꯁꯥꯕꯤ ꯃꯆꯥ ꯄꯥꯈꯪ ꯃꯆꯥ ꯃꯌꯥꯝ ꯑꯃ ꯊꯣꯛꯂꯛꯑꯅꯤ ꯊꯣꯛꯂꯛꯑꯒ ꯑꯩꯈꯣꯏꯒꯤ ꯈꯨꯠꯀ ꯈꯨꯠꯀ ꯈꯨꯠꯁꯝꯅ ꯈꯨꯠꯁꯝꯅꯔꯅꯤ ꯀꯣ ꯑꯗꯨꯒ ꯑꯆꯧꯕ ꯂꯝꯄꯥꯛ ꯑꯃꯗ ꯁꯤꯟꯒꯅꯤ ꯑꯦꯔꯦꯟꯁ ꯇꯧꯔꯒ ꯑꯗꯨꯅ ꯑꯌꯥꯝꯕ ꯃꯇꯝꯗ ꯑꯩꯈꯣꯏꯒꯤ ꯅꯨꯃꯤꯗꯥꯡꯗ ꯆꯣꯡꯉꯤ ꯅꯨꯃꯤꯗꯥꯡꯁꯦ ꯆꯣꯡꯂꯒ ꯑꯩꯈꯣꯏ ꯅꯨꯄꯥꯁꯤꯅ ꯅꯨꯄꯤꯁꯤꯗ ꯍꯥꯏꯒꯅꯤ ꯑꯩ ꯑꯃꯨꯛꯇꯪ ꯄꯥꯏꯕ ꯌꯥꯒꯗ꯭ꯔꯥ ꯆꯣꯡꯃꯤꯟꯅꯕ ꯌꯥꯒꯗ꯭ꯔꯥ ꯍꯥꯏꯗꯅ ꯀꯔꯤꯒꯨꯝꯕ ꯅꯨꯄꯤꯗꯨꯅ ꯌꯥꯔꯒꯅ ꯑꯗꯨꯝ ꯆꯣꯡꯉꯦ ꯀꯔꯤꯒꯨꯝꯕ ꯌꯥꯗ꯭ꯔꯒꯗꯤ ꯑꯩꯈꯣꯏꯒꯤ ꯅꯝꯐꯨꯗ ꯅꯨꯄꯤ ꯄꯥꯏꯔꯒ ꯆꯣꯡꯕꯒꯤ ꯆꯠꯅꯕꯤꯁꯦ ꯑꯁꯤꯗꯤ ꯇꯧꯅꯗꯦ ꯑꯗꯨꯅ ꯍꯣꯏ ꯍꯌꯦꯡ ꯆꯠꯂꯒ ꯌꯦꯡꯉꯨꯔꯁꯤ ꯑꯗꯨꯒ ꯌꯦꯡꯃꯤꯟꯅꯔꯒ ꯑꯃꯨꯛꯀ ꯍꯦꯟꯅ ꯂꯌꯥꯔ ꯁꯦꯡꯅ ꯇꯥꯛꯆꯔꯒꯦ

ꯃꯃꯥꯡ ꯉꯩꯗꯗꯤ ꯅꯨꯡꯁꯤ ꯅꯨꯡꯁꯤꯕ ꯄꯦꯅꯥꯒ ꯇꯧꯗꯅ ꯌꯥꯝꯅ ꯇꯧꯔꯝꯃꯤ ꯑꯗꯣ ꯍꯧꯖꯤꯛꯀꯥꯟꯗꯤ ꯍꯧꯖꯤꯛꯀꯥꯟꯁꯨ ꯃꯔꯛ ꯃꯔꯛꯇ ꯇꯧꯕꯁꯨ ꯌꯥꯎꯌꯤ ꯑꯗꯣ ꯍꯧꯖꯤꯛ ꯑꯌꯥꯝꯕꯅ ꯒꯤꯇꯔꯒꯨꯝꯕ ꯗ꯭ꯔꯝꯒꯨꯝꯕ ꯑꯗꯒꯤ ꯃꯇꯝ ꯃꯇꯝꯒꯤ ꯆꯥꯎꯈꯠꯂꯛꯄꯒꯤ ꯍꯥꯏꯗꯣꯏꯔꯥ ꯃꯇꯨꯡꯏꯟꯅ ꯁꯤꯒꯨꯝꯕ ꯍꯦꯛ ꯍꯦꯛ ꯇꯧꯏ

ꯍꯧꯔꯦꯟ ꯄꯨꯡ ꯇꯔꯨꯛ ꯇꯔꯨꯛꯇ ꯊꯦꯡꯅꯔꯁꯤ ꯑꯗꯨꯗ ꯊꯦꯡꯅꯔꯒ ꯆꯞ ꯆꯥꯔꯅꯤ ꯑꯗꯨ ꯑꯣꯏꯔꯗꯤ ꯍꯣꯏ ꯍꯣꯏ ꯍꯣꯏ ꯍꯣꯏ ꯑꯗꯨꯃꯥꯏꯅ ꯇꯧꯔꯁꯦ ꯍꯣꯏ ꯍꯣꯏ ꯍꯣꯏ ꯍꯣꯏ ꯌꯥꯝ ꯅꯨꯡꯉꯥꯏꯖꯔꯦ ꯍꯣꯏ